ꯌꯥꯝꯅ ꯆꯥꯊꯣꯛ ꯂꯩꯕ ꯐꯧ ꯊꯥꯕ ꯑꯁꯤꯅ ꯇꯨꯡꯒꯤ ꯍꯧꯔꯛꯂꯤꯕ ꯃꯤꯑꯣꯏꯁꯤꯡ ꯑꯁꯤꯗ ꯀꯥꯟꯅꯕ ꯄꯤꯕ ꯑꯣꯏꯒꯅꯤ ꯑꯩꯈꯣꯏꯒꯤ ꯂꯧ ꯁꯉꯝ ꯑꯃꯗ ꯐꯧ ꯌꯥꯝꯅ ꯊꯣꯛꯄ ꯐꯧ ꯊꯥꯔꯒꯗꯤ ꯂꯧ ꯁꯉꯝ ꯑꯃꯗ ꯕꯣꯔꯥ ꯆꯥꯃ ꯊꯣꯛꯍꯜꯂꯕꯗꯤ ꯇꯨꯡꯗ ꯇꯨꯡꯒꯤ ꯍꯧꯔꯛꯂꯤꯕ ꯃꯤꯑꯣꯏꯁꯤꯡꯒꯤ ꯊꯝꯕ ꯉꯝꯒꯅꯤ ꯆꯍꯤ ꯆꯨꯞꯄ ꯆꯍꯤ ꯆꯨꯞꯄ ꯂꯧꯕꯨꯛꯁꯤꯡ ꯁꯪꯗꯨꯅ ꯁꯪꯗꯨꯅ ꯂꯩꯕ ꯃꯅꯥ ꯃꯁꯤꯡ ꯊꯥꯕ ꯃꯅꯥ ꯃꯁꯤꯡ ꯊꯥꯕ ꯑꯁꯤꯅ ꯇꯨꯡꯗ ꯍꯧꯔꯛꯂꯤꯕ ꯐꯧ ꯂꯣꯏꯔꯒ ꯍꯪꯒꯥꯝ ꯊꯥꯕ ꯍꯪꯒꯥꯝ ꯊꯥꯔꯒ ꯍꯪꯒꯥꯝ ꯊꯥꯕ ꯂꯣꯏꯔꯒ ꯆꯨꯖꯥꯛ ꯑꯃꯨꯛ ꯊꯥꯕ ꯑꯁꯤꯅ ꯂꯧꯕꯨꯛꯁꯨ ꯌꯣꯛꯈꯠꯄ ꯑꯗꯨꯒꯤ ꯃꯊꯛꯇ ꯇꯨꯡꯒꯤ ꯍꯧꯔꯛꯂꯤꯕ ꯃꯤꯔꯣꯜꯁꯤꯡꯗꯁꯨ ꯀꯥꯟꯅꯕ ꯄꯤꯕ ꯑꯗꯨꯒ ꯐꯣꯔꯁꯟ ꯑꯃꯁꯨꯡ ꯑꯅꯧꯕ ꯇꯦꯛꯅꯣꯂꯣꯖꯤ ꯌꯥꯝꯅ ꯁꯤꯖꯤꯟꯅꯕ ꯇꯥꯔꯒꯗꯤ ꯃꯤꯑꯣꯏꯕꯗꯁꯨ ꯃꯤꯑꯣꯏꯕꯒꯤ ꯄꯥꯡꯒꯟꯁꯨ ꯋꯥꯍꯟꯗꯕ ꯃꯤꯑꯣꯏꯕꯁꯨ ꯇꯨꯡ ꯀꯣꯏꯅ ꯊꯕꯛ ꯁꯨꯕ ꯉꯝꯍꯟꯒꯅꯤ ꯑꯗꯨꯒ ꯂꯧꯐꯝꯁꯤꯡ ꯉꯥꯀꯇꯨꯅ ꯊꯝꯕ ꯇꯥꯔꯒꯗꯤ ꯂꯧꯐꯝꯁꯤꯡꯗ ꯌꯨꯝ ꯁꯥꯖꯤꯟꯗꯕ ꯆꯦꯛꯀꯣꯟ ꯁꯥꯖꯤꯟꯗꯕ ꯑꯗꯒꯤ ꯂꯧꯐꯝꯁꯤꯡ ꯑꯁꯤꯕꯨ ꯐꯖꯟꯅ ꯁꯦꯟꯅꯕꯤꯕ ꯇꯥꯔꯕꯗꯤ ꯇꯨꯡꯗ ꯍꯧꯔꯛꯂꯤꯕ ꯃꯤꯑꯣꯏꯁꯤꯡꯅ ꯑꯗꯨꯝ ꯂꯧꯐꯝꯁꯤꯡ ꯑꯗꯨ ꯂꯦꯡꯗꯅ ꯊꯝꯕ ꯉꯝꯒꯅꯤ ꯂꯧ ꯐꯖꯅ ꯎꯕ ꯉꯝꯒꯅꯤ